ꯍꯣꯏ ꯑꯩꯅ ꯅꯨꯡꯉꯥꯏꯕꯁꯦ ꯃꯣꯏꯔꯥꯡ ꯗꯤꯁꯇ꯭ꯔꯤꯛꯇ ꯂꯣꯛꯇꯥꯛ ꯂꯣꯛꯇꯥꯛꯁꯦ ꯈ꯭ꯋꯥꯏꯗꯒꯤ ꯅꯨꯡꯉꯥꯏꯌꯦ

ꯀꯩꯅꯣꯗꯣ ꯂꯣꯛꯇꯥꯛꯇꯨ ꯑꯣꯏꯔꯦ ꯑꯗꯨꯒ ꯂꯥꯡꯒꯣꯜ ꯄꯤꯛ ꯍꯥꯏꯅ ꯂꯥꯡꯒꯣꯜ ꯄꯤꯛꯇꯨꯅ ꯀꯔꯤꯔꯥ ꯊꯧꯕꯥꯜ ꯗꯤꯁꯇ꯭ꯔꯤꯛ ꯍꯥꯏꯇꯥꯔꯦ ꯑꯗꯨꯗ ꯑꯩ ꯌꯥꯝ ꯅꯨꯡꯉꯥꯏꯌꯦ ꯑꯗꯨꯒ ꯏꯝꯐꯥꯜ ꯋꯦꯁꯀꯤꯗꯨꯅ ꯖꯨ ꯆꯠꯂꯒ ꯅꯨꯡꯉꯥꯏꯌꯦ ꯑꯗꯨꯒ ꯃꯤꯂꯦꯅꯤꯌꯝ ꯄꯥꯛ ꯍꯥꯏꯕꯁꯤꯡꯗꯣ ꯑꯗꯨꯁꯤꯡꯗꯨꯁꯨ ꯏꯝꯐꯥꯜ ꯏꯁꯇ ꯏꯝꯐꯥꯜ ꯁꯤꯇꯤ ꯃꯅꯨꯡꯗ ꯂꯩꯕꯅꯤ ꯑꯗꯨꯅ ꯑꯗꯨꯁꯤꯡꯗꯨ ꯂꯣꯏꯅ ꯑꯩꯒꯤ ꯏꯟꯇꯔꯇꯦꯟꯃꯦꯟ ꯑꯩꯒꯤ ꯅꯨꯡꯉꯥꯏꯐꯝ ꯍꯥꯏꯕ ꯇꯥꯔꯦ